ꯍꯜꯂꯣ ꯑꯥ ꯑꯥ ꯍꯜꯂꯣ ꯑꯥ

ꯑꯧ ꯑꯧ ꯁꯨꯏ ꯌꯥꯎꯌꯦ ꯑꯧ ꯌꯥꯎꯋꯤ ꯌꯥꯎꯋꯤ ꯌꯥꯎꯋꯦꯕ ꯁꯅꯥꯕꯨꯟꯗꯣ ꯂꯤꯁꯤꯡ ꯑꯃꯒ ꯆꯥꯝꯃꯉꯥ ꯑꯗꯨꯒ ꯂꯥꯏꯒꯤ ꯀꯔꯤ ꯍꯥꯏꯕ ꯀꯣꯔꯐꯨꯗꯨ ꯑꯆꯧꯕꯗꯗꯤ ꯑꯆꯧꯕꯗꯨꯅ ꯑꯩꯈꯣꯏꯒꯤ ꯀꯩꯅꯣ ꯇꯧꯕꯗꯣ ꯑꯊꯥꯕꯗꯨꯗꯤ ꯑꯗꯨꯁꯨ ꯂꯨꯄꯥ ꯂꯤꯁꯤꯡ ꯑꯃꯒ ꯆꯥꯅꯤꯄꯥꯟꯗ ꯂꯩꯌꯦ ꯑꯗꯨꯒ

ꯁꯦꯠꯇ ꯎꯝ ꯑꯥ ꯍꯣꯏ

ꯁꯥꯃꯨꯛ ꯍꯥꯏꯖꯦ ꯀꯩꯅꯣꯔꯣ ꯑꯩꯈꯣꯏꯒꯤ ꯊꯥꯡꯀꯠꯅꯕꯗꯨꯔꯥ ꯂꯥꯏ ꯀꯣꯟꯒꯤ ꯑꯣ ꯑꯗꯨ ꯑꯗꯨꯁꯨ ꯀꯩꯅꯣ ꯇꯧꯋꯤ ꯂꯨꯄꯥ ꯂꯤꯁꯤꯡ ꯄꯨꯟꯅ ꯁꯦꯠꯇꯨꯗ ꯂꯨꯄꯥ ꯂꯤꯁꯤꯡ ꯑꯅꯤꯒ ꯆꯥꯝꯃꯉꯥ ꯁꯦꯠꯇ ꯑꯥ

ꯂꯨꯍꯣꯡꯕꯒꯤꯔꯣ ꯑꯣ ꯍꯣꯏ ꯍꯣꯏ ꯄꯤꯊ꯭ꯔꯥꯏ ꯄꯤꯊ꯭ꯔꯥꯏꯒꯤꯗꯨꯔꯣ ꯑꯥ ꯄꯨꯈꯝ ꯍꯥꯏꯁꯦ ꯑꯔꯪꯕꯤꯗꯣ ꯑꯗꯨꯅꯦ ꯁꯅꯥꯕꯨꯟ ꯑꯔꯪꯕꯗꯨꯅꯦ ꯄꯤꯊ꯭ꯔꯥꯏꯒꯤ ꯄꯨꯈꯝꯗꯨꯅꯦ ꯑꯗꯒꯤ ꯂꯥꯏꯒꯤ ꯀꯣꯟꯗꯨꯅꯦ ꯑꯗꯨ ꯑꯥ ꯑꯍꯨꯝꯗꯨ ꯑꯗꯨꯗ ꯄꯨꯟꯅ ꯂꯨꯄꯥ ꯂꯤꯁꯤꯡ ꯇꯔꯨꯛꯃꯨꯛ ꯃꯌꯥꯗꯤ ꯇꯥꯔꯅꯤ ꯄꯨꯂꯞꯇ ꯎꯝ ꯑꯣ ꯍꯧꯖꯤꯛꯇꯤ ꯄꯤꯊ꯭ꯔꯥꯏꯖꯤ ꯂꯣꯏ ꯇꯥꯡꯉꯦꯕ ꯄꯤꯊ꯭ꯔꯥꯏ ꯄꯨꯈꯝ ꯑꯥ ꯑꯣ ꯏꯆꯦꯅ ꯂꯧꯒꯦ ꯍꯥꯏꯔꯒꯕꯨꯗꯤ ꯈꯔ ꯌꯦꯡꯊꯣꯛ ꯌꯦꯡꯁꯤꯟ ꯇꯧꯅꯔꯁꯦ ꯑꯗꯨ ꯑꯗꯨꯗꯤ ꯇꯥꯃꯜꯂꯦ ꯌꯦꯡꯅꯔꯒ ꯄꯣꯠꯇꯣ ꯑꯥ ꯄꯣꯠꯇꯨ ꯌꯦꯡꯉꯣ ꯑꯗꯨꯒ ꯄꯣꯠꯇꯨꯗ ꯌꯦꯡꯉꯒ ꯏꯆꯦꯅ ꯑꯄꯥꯝꯕꯗꯨ ꯈꯜꯂꯒ ꯑꯗꯨ ꯈꯔ ꯌꯦꯡꯊꯣꯛ ꯌꯦꯡꯁꯤꯟ ꯇꯧꯔꯁꯤ ꯑꯍꯨꯝꯗꯤ ꯇꯥꯃꯜꯂꯤ ꯍꯣꯏ ꯍꯣꯏ ꯍꯣꯏ ꯍꯣꯏ ꯂꯥꯏꯒꯤꯗꯣ ꯂꯥꯏꯒꯤ ꯄꯨꯂꯞ ꯁꯦꯠꯇꯣ ꯅꯥꯄꯤ ꯁꯦꯝꯄꯥꯛꯇꯨꯅꯦ ꯑꯗꯒꯤ ꯀꯝꯕꯤꯅꯦ ꯈꯨꯖꯥꯏꯅꯦ ꯑꯗꯨꯒ ꯗꯨꯛ ꯌꯨꯡꯅꯕꯗꯨꯅꯦ ꯑꯗꯨꯒ ꯎꯝ ꯁꯥꯃꯨꯛꯇꯨꯅꯦ ꯀꯩꯅꯣ ꯑꯩꯈꯣꯏꯒꯤ ꯁꯥꯃꯨꯛ ꯄꯤꯊ꯭ꯔꯥꯏꯒꯤꯗꯣ ꯑꯗꯨ ꯃꯆꯥꯗꯨꯃꯒꯗ ꯑꯗꯨꯗ ꯄꯨꯟꯅ ꯑꯥ ꯄꯨꯈꯝꯗꯨꯅ ꯀꯩꯅꯣ ꯇꯧꯅꯔꯅꯤ ꯑꯗꯨꯒ ꯄꯨꯂꯞꯅ ꯑꯗꯩꯗ ꯂꯨꯄꯥ ꯂꯤꯁꯤꯡ ꯑꯅꯤꯒ ꯆꯥꯝꯃꯉꯥꯗꯨ ꯑꯃ ꯂꯩꯔꯦ ꯄꯨꯈꯝꯗꯨꯗ ꯑꯥ ꯀꯩꯅꯣ ꯇꯧ ꯂꯤꯁꯤꯡ ꯑꯃꯒ ꯈꯔ ꯍꯦꯟꯅ ꯂꯩꯔꯅꯤ ꯑꯗꯒꯤ ꯁꯅꯥꯕꯨꯟꯗꯨꯅꯦ ꯄꯨꯂꯞ ꯄꯨꯟꯁꯤꯜꯂ ꯑꯗꯨ ꯏꯆꯦꯅ ꯑꯄꯥꯝꯕꯗꯣ ꯈꯜꯂꯣ ꯑꯗꯨꯒ ꯌꯦꯡꯉꯒ ꯍꯥꯏꯅꯔꯁꯤ ꯄꯨꯂꯞꯅ ꯆꯥꯎꯔꯥꯛꯅ ꯂꯤꯁꯤꯡ ꯑꯩꯅ ꯍꯥꯏꯕ ꯃꯃꯟꯗꯣ ꯑꯗꯨꯗꯒꯤ ꯈꯔ ꯌꯦꯡꯊꯣꯛ ꯌꯦꯡꯁꯤꯟ ꯇꯧꯔꯁꯤ ꯎꯝ ꯍꯣꯏ ꯍꯣꯏ ꯍꯣꯏ